ꯁꯤꯕꯨ ꯑꯩꯈꯣꯏꯒꯤ ꯐꯨꯗ ꯋꯥꯏꯐꯥꯏꯗꯨ ꯅꯠꯇ꯭ꯔꯣ ꯉꯁꯥꯏ ꯑꯩꯈꯣꯏ ꯆꯥꯅ ꯊꯛꯅꯉꯥꯏꯒꯤ ꯈꯔ ꯁꯤꯟꯖꯈꯤꯕꯗꯨ ꯂꯣꯏꯕꯤꯔꯕ꯭ꯔꯣ ꯑꯗꯨ ꯈꯤꯇꯪ ꯊꯨꯅ ꯌꯧꯁꯤꯟꯕꯤꯔꯛꯑꯣ ꯑꯩꯈꯣꯏ ꯏꯃꯥꯟꯅꯕꯁꯤꯡ ꯉꯥꯏꯗꯅ ꯂꯩꯔꯦ ꯈꯤꯇꯪ ꯊꯨꯅ ꯌꯧꯁꯤꯜꯂꯛꯄ ꯌꯥꯒꯗ꯭ꯔꯥ